ꯑꯩꯅ ꯑꯉꯥꯥꯡ ꯑꯣꯏꯔꯤꯀꯥꯟꯗꯒꯤ ꯁꯦꯝꯐꯨ ꯑꯃ ꯑꯗꯨꯝ ꯄꯩꯁꯥ ꯑꯗꯨꯝ ꯊꯥꯗꯔꯛꯑꯦ ꯍꯧꯖꯤꯛꯀꯤ ꯁꯦꯝꯐꯨꯗꯨꯗꯤ ꯀꯣꯏꯜ ꯀꯣꯏꯜꯁ ꯉꯥꯛꯇ ꯊꯥꯗꯩꯌꯦ ꯍꯧꯖꯤꯛꯇꯤ ꯁꯦꯝꯐꯨꯗꯨꯗ ꯑꯩꯅ ꯅꯨꯇꯤꯒꯤ ꯄꯩꯁꯥꯗꯣ ꯍꯥꯞꯆꯟꯕꯅꯦ ꯑꯗꯣ ꯍꯧꯖꯤꯛꯇꯤ ꯄꯩꯁꯥꯗꯣ ꯂꯤꯁꯤꯡ ꯃꯔꯤꯒꯨꯝꯕ ꯍꯦꯜꯂꯝꯗꯧ ꯃꯥꯜꯂꯦ